ꯍꯜꯂꯣ ꯁꯤ ꯏꯆꯦ ꯅꯤꯔꯃꯂꯥ ꯑꯣꯏꯕꯤꯔꯕ꯭ꯔꯥ ꯑꯩ ꯑꯩ ꯁꯂꯣꯅꯤꯅꯦ ꯑꯩ ꯀꯔꯤ ꯍꯥꯏꯅꯤ ꯑꯩꯁꯤ ꯃꯣꯔꯦꯗ ꯂꯥꯛꯅꯤꯡꯕ ꯍꯥꯏꯕꯗꯤ ꯏꯆꯦꯒꯤ ꯂꯨꯍꯣꯡꯕꯒꯤ ꯎꯄꯨ ꯀꯥꯡꯊꯣꯟ ꯀꯔꯤ ꯀꯔꯤ ꯌꯦꯡꯕ ꯈꯣꯠꯄꯁꯤ ꯑꯩ ꯌꯥꯝ ꯂꯥꯛꯅꯤꯡꯕ ꯍꯥꯏꯗꯤ ꯁꯨꯝ ꯃꯣꯔꯦꯗ ꯑꯗꯨ ꯕꯨ ꯍꯪꯒꯦ ꯇꯧꯕ

ꯑꯩꯅꯦ ꯏꯆꯦꯅꯦ ꯏꯃꯥꯅꯦ ꯑꯗꯨꯒ ꯏꯌꯥꯝꯕ ꯑꯃꯒ ꯂꯥꯛꯀꯗꯕ ꯑꯗꯨꯒꯤ ꯑꯗꯨꯒ ꯏꯃꯥꯗꯣ ꯁꯥ ꯉꯥ ꯀꯔꯤ ꯀꯔꯤ ꯆꯥꯗꯦ ꯍꯥꯏꯗꯤ ꯑꯗꯨꯝ ꯏꯟꯁꯥꯡ ꯅꯥꯄꯤꯒꯨꯝꯕꯗ ꯑꯣꯏꯅ ꯆꯥꯏ ꯁꯥ ꯉꯥ ꯆꯥꯗꯦ ꯑꯗꯨꯒꯤ ꯁꯨꯝ ꯑꯗꯨꯗꯤ ꯑꯗꯣ ꯍꯥꯏꯗꯤ ꯐꯦꯃꯤꯂꯤꯒꯨꯝꯕ ꯑꯩꯈꯣꯏ ꯀꯔꯤ ꯍꯥꯏꯗꯤ ꯊꯣꯏꯕꯤꯒꯤꯅ ꯀꯩꯅꯣ ꯆꯤꯡꯉꯝꯕꯅꯤ ꯍꯥꯏꯕꯅꯤꯅ ꯑꯗꯨꯒꯨꯝꯕ ꯃꯐꯝꯗꯨꯁꯨ ꯑꯗꯨꯝ ꯆꯠꯅꯤꯡꯕ ꯍꯥꯏꯗꯤ ꯍꯥꯏꯗꯤ ꯑꯩꯈꯣꯏ ꯁꯤ ꯀꯣꯏꯐꯝ ꯌꯥꯝꯅ ꯂꯩ ꯑꯗꯨꯒ ꯃꯦꯟꯃꯥꯔꯒ ꯀꯩꯅꯣꯒꯁꯨ ꯇꯥꯏꯅꯔꯕꯅꯤꯅ ꯑꯗꯨꯒꯨꯝꯕꯗ ꯍꯥꯏꯗꯤ ꯃꯦꯟꯃꯥꯔ ꯏꯟꯗꯤꯌꯥꯒꯁꯤꯗꯤ ꯑꯗꯨꯒꯨꯝꯕꯗꯨꯁꯨ ꯆꯠꯄ ꯈꯣꯠꯄ ꯑꯗꯨꯝ ꯑꯗꯨꯁꯨ ꯑꯗꯨ ꯑꯗꯨꯝ ꯑꯥꯎ ꯂꯨꯍꯣꯡꯕꯒꯤ ꯄꯨꯂꯞ

ꯍꯣꯏ ꯑꯗꯨ ꯆꯠꯄ ꯈꯣꯠꯄ ꯂꯩꯐꯝ ꯆꯥꯐꯝꯗꯤ ꯑꯗꯨꯝ ꯌꯥꯗꯧꯕ ꯅꯠꯇ꯭ꯔꯣ ꯑꯥ ꯅꯤꯡꯊꯧꯀꯥꯕ ꯅꯨꯃꯤꯠꯀꯨꯝꯕꯁꯤꯗ ꯍꯥꯏꯗꯤ ꯁꯨꯝ ꯂꯥꯛꯀꯦꯅ ꯈꯜꯂꯤ ꯑꯗꯨ ꯍꯣꯏ ꯅꯤꯡꯊꯧꯀꯥꯕ ꯃꯨꯅꯤꯠꯁꯤꯗ ꯌꯦꯡꯉꯒꯦ ꯑꯩꯈꯣꯏ ꯂꯥꯛꯄ ꯌꯥꯅꯤꯡꯉꯥꯏ ꯑꯗꯣ ꯍꯥꯏꯗꯤ ꯏꯆꯦꯅ ꯑꯗꯨꯝ ꯃꯐꯝ ꯆꯥꯕ ꯈꯣꯠꯄ ꯑꯗꯨꯝ ꯌꯦꯡꯕ ꯈꯣꯠꯄ ꯑꯗꯨꯝ ꯌꯥꯒꯗꯕ ꯅꯇ꯭ꯔꯥ ꯏꯆꯦ ꯍꯣꯏ ꯑꯗꯨꯝ ꯌꯦꯡꯕꯤꯔꯣ

ꯍꯣꯏ ꯍꯣꯏ ꯏꯆꯦ ꯑꯗꯨꯗꯤ ꯊꯝꯃꯒꯦ